ꯔꯥꯖ꯭ꯌ ꯑꯁꯤꯗ ꯁꯦꯟꯃꯤꯠꯂꯣꯟ ꯆꯥꯎꯈꯠꯍꯟꯅꯕ ꯃꯇꯦꯡ ꯄꯥꯡꯂꯤꯕ ꯏꯟꯗꯁꯇ꯭ꯔꯤꯁ ꯍꯥꯏꯔꯒꯗꯤ ꯄ꯭ꯂꯥꯁꯇꯤꯛ ꯏꯟꯗꯁꯇ꯭ꯔꯤꯁ ꯑꯗꯨꯒ ꯖꯤꯡꯒꯒꯤ ꯇꯤꯟ ꯁꯤꯠ ꯏꯟꯗꯁꯇ꯭ꯔꯤꯁꯅꯤ ꯃꯤꯌꯥꯝꯕꯨ ꯊꯕꯛ ꯐꯪꯍꯟꯅꯕ ꯃꯇꯦꯡ ꯄꯥꯡꯕ ꯌꯥꯕ ꯀꯔꯝꯕ ꯏꯟꯗꯁꯇ꯭ꯔꯤꯁꯅꯣ ꯍꯥꯏꯔꯒꯗꯤ ꯑꯩꯈꯣꯏꯒꯤ ꯀꯦꯟꯗꯜ ꯃꯦꯀꯤꯡ ꯁꯤ ꯏꯟꯗꯁꯇ꯭ꯔꯤꯁꯁꯤꯁꯨ ꯃꯤꯌꯥꯝꯗ ꯃꯇꯦꯡ ꯄꯥꯡꯕ ꯌꯥꯕ ꯏꯟꯗꯁꯇ꯭ꯔꯤꯁ ꯑꯃꯅꯤ